ꯈꯪꯉꯦ ꯀꯣꯂꯤꯁꯀꯤ ꯗꯤꯒ꯭ꯔꯤ ꯂꯩꯔꯒ ꯄꯥꯏꯈꯤꯕ ꯑꯗꯨꯝ ꯑꯗꯨꯃꯛ ꯃꯌꯥꯝꯒꯤ ꯆꯠꯅ ꯀꯥꯡꯂꯣꯟꯗ ꯑꯗꯨꯝ ꯕꯤꯖꯤꯅꯦꯁ ꯇꯧꯗꯨꯅ ꯃꯤꯄꯥꯟ ꯇꯥꯡꯗꯅ ꯄꯩꯁꯥ ꯌꯥꯝꯅ ꯄꯥꯏꯈꯤꯕꯁꯨ ꯂꯩ ꯇꯧꯕꯇꯕꯨ ꯃꯌꯥꯝꯒꯤ ꯆꯠꯅ ꯀꯥꯡꯂꯣꯟ ꯃꯁꯤ ꯑꯁꯦꯡꯕ ꯗꯔꯀꯥꯔ ꯑꯣꯏꯔꯛꯄꯥ ꯃꯇꯝꯗ ꯃꯗꯨꯃꯛ ꯃꯍꯥꯛ ꯁꯣꯠꯊꯔꯒ ꯂꯩ ꯍꯥꯏꯂꯤ ꯑꯟ ꯏꯊꯤꯀꯦꯜ ꯑꯣꯏꯕ ꯀꯔꯤꯒꯨꯝꯕ ꯄꯥꯝꯕꯩ ꯑꯃꯅ ꯁꯤꯖꯤꯟꯅꯗꯨꯅ ꯇꯧꯈꯤꯕꯅꯤꯅ ꯉꯁꯤꯁꯨ ꯑꯗꯨꯃꯛ ꯃꯍꯥꯛ ꯃꯌꯥꯝ ꯃꯤꯀꯣꯛ ꯊꯣꯡꯕ ꯃꯌꯥꯝꯒ ꯆꯥꯡꯗꯝꯅꯕꯗꯤ ꯑꯗꯨꯝꯃꯛ ꯉꯝꯗꯦ ꯄꯩꯁꯥꯕꯨꯗꯤ ꯄꯥꯏꯖꯩ ꯍꯥꯏꯔꯒꯁꯨ